ꯍꯂꯣ ꯑꯣ ꯍꯌꯦꯡ ꯍꯩꯊꯥ ꯄꯣꯊꯥꯒꯤꯅ ꯀꯃꯥꯏ ꯇꯧꯕ ꯈꯨꯂꯪꯒꯤ ꯍꯥꯏꯔꯝꯕꯗꯣ ꯑꯗꯨ ꯎꯝ ꯑꯗꯨꯅꯦ ꯊꯥꯗꯧꯔꯤꯁꯤ ꯃꯤꯗꯤ ꯃꯤ ꯃꯤ ꯇꯔꯥꯃꯨꯛ ꯆꯪꯉꯅꯤ ꯑꯗꯨ ꯂꯧ ꯍꯩꯊꯥ ꯄꯣꯊꯥꯁꯦ ꯀꯔꯤ ꯀꯔꯤ ꯑꯩꯈꯣꯏꯒꯤ ꯆꯥꯅ ꯊꯛꯅꯕ ꯀ꯭ꯋꯥ ꯍꯩ ꯆꯥ ꯑꯗꯨ ꯊꯥꯒꯗꯧꯕ ꯇꯥꯕ꯭ꯔ ꯅꯨꯃꯤꯠ ꯅꯤꯅꯤ ꯍꯨꯝꯅꯤ ꯆꯪꯒꯅꯤꯌꯦ ꯌꯥꯎꯗꯣꯏꯅꯤ ꯀ꯭ꯋꯥꯁꯨ ꯌꯥꯎꯗꯣꯏꯅꯤ ꯑꯗꯩ ꯇꯟ ꯌꯥꯎꯅꯤ ꯑꯗꯩ ꯀꯩꯅꯣ ꯀ꯭ꯋꯥ ꯍꯩ ꯌꯥꯎꯅꯤ ꯑꯣ ꯑꯣ ꯑꯌꯨꯛꯇ ꯈꯨꯂꯪꯒꯤ ꯃꯃꯜꯅ ꯆꯍꯨꯝ ꯎꯝ ꯍꯣꯏ ꯑꯗꯣ ꯍꯣꯏ ꯍꯣꯏ ꯑꯧ ꯑꯣ ꯑꯌꯨꯛꯇꯅꯅꯦ ꯇꯟ ꯆꯥ ꯇꯧꯕꯤꯔꯣ ꯑꯗꯒꯤ ꯀ꯭ꯋꯥ ꯇꯧꯕꯤꯔꯣ ꯅꯨꯡꯊꯤꯟꯗꯅ ꯍꯋꯥꯏꯒꯨꯝꯕ ꯀꯩꯒꯨꯝꯕ ꯇꯧꯕꯤꯔꯣ ꯏꯁꯤꯡꯗꯤ ꯑꯩꯈꯣꯏꯅ ꯑꯗꯨꯝ ꯄꯨꯔꯛꯑꯅꯤ ꯎꯝ ꯀꯔꯤꯌꯦꯕ ꯍꯣꯏ ꯌꯥꯎꯅꯤ ꯑꯗꯨ ꯈꯨꯂꯪ ꯈꯨꯂꯪ ꯃꯃꯜꯗꯤ ꯅꯨꯄꯥꯒꯤꯗꯤ ꯆꯃꯉꯥ ꯅꯨꯄꯤꯗꯤꯗꯤ ꯆꯍꯨꯝ ꯑꯣꯏꯕꯅꯦ ꯑꯗꯣ ꯑꯩꯈꯣꯏꯗꯤ ꯄꯩꯁꯥꯗꯣ ꯋꯥꯅꯕꯅꯤꯅ ꯈꯨꯗꯛꯇ ꯍꯌꯦꯡ ꯑꯗꯨꯝ ꯄꯤꯕꯤꯌꯨꯀꯣ ꯂꯣꯏꯕꯒ ꯑꯣ ꯎꯝ ꯍꯣꯏ ꯍꯣꯏ ꯍꯣꯏ

ꯍꯣꯏ ꯑꯣ ꯀꯔꯤ ꯄꯣꯠꯅꯣ ꯊꯥꯗꯣꯏꯁꯤꯕꯣ ꯀꯣꯕꯤꯔꯥ ꯑꯗꯨ ꯅꯠꯇ꯭ꯔꯒ ꯑꯩꯈꯣꯏꯒꯤ ꯍꯋꯥꯏ ꯍꯣ ꯍꯣ ꯍꯣꯏ ꯍꯣꯏ ꯍꯣꯏ ꯎꯝ ꯍꯣꯏ ꯑꯣ ꯑꯗꯨꯗꯤ ꯁꯣꯝꯗꯒꯤ ꯑꯍꯨꯝ ꯃꯔꯤ ꯑꯃꯒ ꯍꯥꯞꯆꯜꯂꯛꯑꯒꯦ ꯈꯔ ꯊꯨꯅ ꯂꯣꯏꯅꯅꯕ ꯎꯝ ꯍꯣꯏ ꯍꯣꯏ ꯎꯝ ꯀꯔꯤꯌꯦꯕꯥ ꯎꯝ ꯎꯝ ꯍꯣꯏ ꯍꯣꯏ ꯍꯣꯏ ꯍꯣꯏ ꯍꯣꯏ ꯑꯣ ꯈꯨꯠꯁꯨ ꯈꯨꯠꯂꯥꯏꯒꯤꯗꯤ ꯑꯈꯣꯏꯅ ꯄꯨꯔꯛꯄꯁꯤꯅ ꯌꯥꯒꯗ꯭ꯔ ꯅꯣꯏ ꯔꯣꯝꯗ ꯈꯔ ꯂꯩꯕ꯭ꯔ ꯈꯔ ꯄꯤꯕ ꯌꯥꯒꯗ꯭ꯔ ꯑꯩꯈꯣꯏꯅ ꯄꯨꯔꯛꯄꯗꯤ ꯁꯨꯕ ꯉꯝꯗꯧ ꯃꯥꯟꯗꯦ ꯌꯣꯄꯥꯛ ꯊꯥꯡꯖꯧꯗꯣ ꯈꯔ ꯄꯤꯌꯣ